ꯁꯤꯕꯨ ꯐꯔꯅꯤꯆꯔꯒꯤ ꯑꯣꯅꯔ ꯑꯣꯏꯔꯕ꯭ꯔꯥ ꯑꯩꯁꯦ ꯂꯨꯍꯣꯡꯕꯒꯤ ꯎꯄꯨ ꯀꯥꯡꯊꯣꯜ ꯑꯗꯨꯒ ꯗꯥꯏꯅꯤꯡ ꯇꯦꯕꯜ ꯄꯨꯔꯥ ꯁꯦꯠ ꯑꯃ ꯄꯥꯝꯖꯩ ꯑꯗꯣ ꯎꯄꯨ ꯀꯥꯡꯊꯣꯜꯗꯣ ꯀ꯭ꯋꯥꯂꯤꯇꯤꯅ ꯀꯃꯥꯏꯅ ꯇꯧꯕꯅꯣ ꯑꯗꯨꯒ ꯃꯥꯒꯤ ꯄ꯭ꯔꯥꯏꯁꯅ ꯀꯃꯥꯏꯅ ꯇꯧꯕꯅꯣ ꯑꯗꯨꯒ ꯀꯔꯤ ꯎꯅ ꯑꯣꯏꯕꯅꯣ ꯀꯔꯝꯕ ꯀ꯭ꯋꯥꯂꯤꯇꯤꯅꯣ ꯈꯪꯖꯅꯤꯡꯉꯤ ꯑꯗꯨꯗꯣ ꯑꯩ ꯎꯗꯣ ꯎꯅꯤꯡꯊꯧꯗ ꯄꯥꯝꯖꯩ ꯑꯗꯨꯒ ꯄ꯭ꯔꯥꯏꯁꯁꯦ ꯑꯩ ꯐꯥꯔꯁ ꯀ꯭ꯂꯥꯁꯇ ꯄꯥꯝꯖꯩ ꯂꯥꯛ ꯑꯍꯨꯝꯗ ꯂꯥꯛ ꯑꯍꯨꯝꯃꯨꯛꯇ ꯄꯨꯔꯥ ꯁꯦꯠꯇ ꯄꯥꯝꯖꯩ ꯑꯗꯨꯒ ꯑꯩꯁꯦ ꯑꯩꯈꯣꯏꯒꯤ ꯇꯤ ꯚꯤꯒꯤ ꯊꯝꯕꯝ ꯁꯦꯠꯁꯨ ꯄꯥꯝꯃꯦ ꯁꯤ ꯌꯥꯎꯔꯒꯅ ꯀꯌꯥꯝ ꯑꯣꯏꯗꯣꯏꯅꯣ ꯑꯗꯨꯒ ꯑꯩꯒꯤ ꯐꯤꯌꯥꯟꯈꯣꯛꯀꯤ ꯗꯤꯖꯥꯏꯟꯁꯦ ꯑꯩ ꯏꯁꯥꯅ ꯗꯤꯖꯥꯏꯟꯁꯦ ꯑꯗꯣꯝꯒꯤ ꯌꯨꯅꯤꯛ ꯗꯤꯖꯥꯏꯟ ꯂꯩꯕ꯭ꯔꯥ ꯑꯗꯨꯒ ꯑꯩ ꯏꯁꯥꯅ ꯗꯤꯖꯥꯏꯟ ꯈꯜꯂꯒ ꯁꯦꯝꯕ ꯍꯥꯏꯗꯤ ꯁꯦꯝ ꯑꯗꯣꯝꯅ ꯁꯦꯝ ꯁꯥꯕꯤꯕ ꯌꯥꯒꯗ꯭ꯔꯥ ꯑꯗꯨꯝꯕꯁꯨ ꯄꯥꯝꯖꯩ ꯑꯗꯨꯒ ꯑꯃꯅ ꯑꯩꯒꯤ ꯑꯩꯒꯤ ꯗꯥꯏꯅꯤꯡ ꯇꯦꯕꯜꯗꯨꯁꯨ ꯑꯩ ꯁꯤꯛꯁ ꯁꯤꯇꯔꯅꯤ ꯑꯗꯨꯒ ꯁꯤꯛꯁ ꯁꯤꯇꯔ ꯄꯥꯝꯃꯦ ꯑꯗꯨꯒ ꯃꯥꯒꯤ ꯑꯩꯈꯣꯏꯒꯤ ꯇꯦꯕꯜ ꯑꯩꯈꯣꯏꯒꯤ ꯐꯝꯕꯝꯁꯤꯅ ꯆꯤꯌꯔꯁꯤꯅ ꯑꯩꯈꯣꯏꯒꯤ ꯏꯁꯥꯅ ꯑꯩ ꯑꯇꯣꯞꯄ ꯑꯗꯣꯝꯒꯤꯁꯨ ꯗꯤꯖꯥꯏꯟ ꯑꯇꯣꯞꯄ ꯂꯩꯕꯤꯔꯝꯒꯅꯤ ꯑꯗꯣ ꯑꯗꯣꯝꯒꯤ ꯗꯤꯖꯥꯏꯟꯗꯨꯁꯨ ꯌꯦꯡꯕ ꯄꯥꯝꯃꯦ ꯑꯗꯨꯒ ꯑꯩ ꯏꯁꯥꯒꯤꯅ ꯄꯥꯝꯖꯕ ꯑꯗꯨꯒꯨꯝꯕ ꯗꯤꯖꯥꯏꯟꯗꯨꯁꯨ ꯑꯩꯅ ꯍꯥꯏꯔꯒ ꯑꯗꯣꯝꯅ ꯁꯦꯝꯕꯤꯕ ꯌꯥꯒꯗ꯭ꯔꯥ ꯗꯥꯏꯅꯤꯡ ꯇꯦꯕꯜꯒꯤ ꯏꯁꯇꯥꯔꯠꯁꯦ ꯑꯩꯈꯣꯏꯒꯤ ꯄꯨꯔꯥ ꯇꯦꯕꯜꯒꯤ ꯇꯥꯏꯞꯇ ꯅꯠꯇꯦ ꯑꯣꯕꯦꯜ ꯁꯦꯞꯇ ꯄꯥꯝꯃꯦ ꯑꯗꯨꯒ ꯑꯩ ꯑꯩꯈꯣꯏꯒꯤ ꯃꯥꯒꯤ ꯇꯦꯕꯜꯒꯤ ꯄ꯭ꯂꯦꯠꯁꯤꯅ ꯒ꯭ꯂꯥꯁꯅ ꯇꯧꯕ ꯄꯥꯝꯃꯦ ꯒ꯭ꯂꯥꯁꯇꯣ ꯇ꯭ꯔꯥꯟꯁꯄꯦꯔꯦꯟ ꯅꯠꯇꯕ ꯑꯩꯈꯣꯏꯒꯤ ꯗꯥꯔꯛ ꯀꯂꯔꯗ ꯄꯥꯝꯖꯩ ꯑꯗꯨꯒ ꯑꯃꯅ ꯑꯩꯈꯣꯏꯒꯤ ꯗ꯭ꯔꯦꯁꯤꯡ ꯎꯄꯨꯁꯦ ꯁꯤꯁꯤꯅ ꯄ꯭ꯔꯥꯏꯁ ꯗ꯭ꯔꯦꯁꯤꯡ ꯎꯄꯨꯁꯤꯈꯛ ꯂꯧꯔꯒꯅ ꯑꯗꯣꯝꯒꯤ ꯄ꯭ꯔꯥꯏꯁ ꯀꯌꯥ ꯑꯣꯏꯒꯗꯣꯏꯅꯣ ꯑꯗꯨꯁꯨ ꯈꯪꯖꯅꯤꯡꯉꯦ ꯑꯩꯁꯦ ꯑꯧ ꯑꯩ ꯆꯨꯔꯆꯥꯟꯄꯨꯔꯗꯒꯤ ꯇꯧꯖꯔꯛꯄꯅꯦ ꯑꯗꯣ ꯌꯥꯝ ꯅꯨꯡꯉꯥꯏꯖꯔꯦ ꯑꯗꯣ ꯑꯩ ꯍꯌꯦꯡ ꯍꯦꯛꯇ ꯂꯦꯡꯊꯣꯛꯆꯔꯛꯑꯒꯦ ꯑꯗꯣꯝ ꯗꯨꯀꯥꯟꯁꯦ ꯄꯨꯡ ꯀꯌꯥꯗꯒꯤ ꯍꯥꯡꯕꯤꯕꯅꯣ ꯑꯣ ꯐꯔꯦ ꯐꯔꯦ ꯑꯗꯨꯗꯤ ꯌꯥꯝ